ꯚꯥꯔꯠꯇ ꯃꯃꯤꯡ ꯆꯠꯂꯕ ꯖꯒꯣꯏꯁꯤꯡꯒꯤ ꯃꯃꯤꯡꯁꯤꯡꯗꯤ ꯚꯥꯔꯠ ꯅꯥꯇ꯭ꯌꯝ ꯀꯊꯛ ꯀꯊꯛꯀꯂꯤ ꯃꯅꯤꯄꯨꯔꯤ ꯀꯨꯟꯆꯤꯄꯨꯗꯤ ꯑꯦꯟ ꯎꯗꯤꯁꯥꯅꯤ ꯃꯈꯣꯏꯒꯤ ꯃꯅꯨꯡꯗ ꯀꯊꯛꯀꯤ ꯑꯣꯖꯥ ꯑꯃꯒꯤ ꯃꯃꯤꯡꯗꯤ ꯕꯤꯔꯖꯨ ꯃꯍꯥꯔꯥꯖ ꯅꯤ